ꯃꯤꯌꯥꯝꯅ ꯁꯍꯔꯁꯤꯡꯗ ꯂꯩꯕ ꯄꯥꯝꯕꯅ ꯃꯔꯝ ꯑꯣꯏꯗꯨꯅ ꯈꯨꯡꯒꯪꯒꯤ ꯃꯐꯝꯁꯤꯡꯗ ꯂꯩꯔꯤꯕ ꯅꯍꯥ ꯑꯣꯏꯔꯤꯕ ꯃꯤꯔꯣꯜꯁꯤꯡꯅ ꯆꯥꯅꯕ ꯄꯨꯟꯁꯤꯒꯤ ꯈꯣꯡꯂꯣꯏꯁꯤꯡ ꯐꯪ ꯕꯗ ꯈꯨꯗꯣꯡ ꯆꯥꯗꯕꯁꯤꯡ ꯃꯥꯌꯣꯛꯅꯔꯤ ꯍꯥꯏꯅ ꯈꯟꯗꯦ ꯃꯔꯝꯗꯤ ꯈꯨꯡꯒꯪꯗ ꯂꯩꯕ ꯃꯤ ꯑꯃꯗꯤ ꯁꯍꯔꯗ ꯂꯩꯕ ꯃꯤ ꯅꯨꯄꯤ ꯅꯨꯄꯥ ꯑꯅꯤꯃꯛ ꯂꯧꯅꯕ ꯌꯥꯏ ꯑꯃꯗꯤ ꯁꯍꯔꯗ ꯂꯩꯕ ꯅꯨꯄꯥꯅ ꯈꯨꯡꯒꯪꯗ ꯂꯩꯕ ꯅꯨꯄꯤꯁꯨ ꯂꯧꯔꯒ ꯄꯨꯟꯅ ꯌꯨꯝꯕꯥꯟꯃꯤꯟꯅꯕ ꯌꯥꯏ ꯁꯍꯔꯗ ꯂꯩꯕ ꯅꯨꯄꯤꯅ ꯈꯨꯡꯒꯪꯗ ꯂꯩꯕ ꯅꯨꯄꯥꯒꯤ ꯌꯨꯝꯗ ꯌꯨꯝ ꯂꯩꯔꯒ ꯌꯨꯝꯕꯥꯟꯃꯤꯟꯅꯕ ꯌꯥꯏ ꯑꯀꯥꯏꯕ ꯀꯔꯤꯁꯨ ꯂꯩꯇꯦ ꯑꯁꯤꯗ